ꯌꯣꯒꯥꯗ ꯌꯥꯎꯕꯁꯤ ꯑꯩꯈꯣꯏ ꯏꯁꯥꯗ ꯌꯥꯝꯅ ꯒꯨꯠ ꯍꯦꯜ ꯑꯣꯏꯍꯜꯂꯤ ꯍꯥꯏꯕꯗꯤ ꯑꯦꯅꯤ ꯏꯟꯗꯤꯚꯤꯖ꯭ꯋꯦꯜ ꯑꯃꯅ ꯅꯨꯄꯤ ꯑꯣꯏꯔꯣ ꯅꯨꯄꯥ ꯑꯣꯏꯔꯣ ꯑꯍꯜ ꯑꯣꯏꯔꯣ ꯑꯉꯥꯡ ꯑꯣꯏꯔꯣ ꯑꯃꯗ ꯑꯗꯨꯝ ꯌꯥꯎꯍꯟꯕꯁꯤ ꯗꯔꯀꯥꯔ ꯇꯥꯏ ꯍꯥꯏꯅ ꯈꯜꯂꯤ ꯃꯁꯤꯅ ꯑꯩꯈꯣꯏ ꯃꯤꯑꯣꯏꯕꯗꯁꯨ ꯌꯥꯝꯅ ꯍꯛꯆꯥꯡꯗ ꯐꯍꯟꯕ ꯈꯣꯠꯍꯟꯕ ꯑꯗꯒꯤꯗꯤ ꯅꯥꯗ ꯌꯦꯛꯇꯅ ꯂꯩꯍꯟꯕ ꯏꯟꯗ꯭ꯔꯤ ꯐꯍꯟꯕ ꯍꯥꯏꯅ ꯈꯪꯍꯜꯂꯤ ꯃꯁꯤ